ꯑꯩꯈꯣꯏ ꯑꯅꯛꯄꯗ ꯑꯩꯈꯣꯏꯒꯤ ꯀꯩꯅꯣ ꯇꯧꯕ ꯀꯣꯏꯅꯕ ꯑꯗꯒꯤ ꯃꯐꯝ ꯇꯨꯔꯤꯁ ꯁꯦꯟꯇꯔ ꯍꯣꯝ ꯑꯃ ꯊꯝꯕ ꯍꯥꯏꯕꯁꯤ ꯌꯥꯝꯅ ꯑꯐꯕ ꯊꯕꯛꯅꯤ ꯍꯥꯏꯅ ꯂꯧꯋꯤ ꯑꯗꯨꯅ ꯑꯩꯈꯣꯏꯅ ꯋꯥꯔꯀꯥꯟ ꯄꯣꯊꯥꯅꯤꯡꯉꯛꯑꯀꯥꯟ ꯌꯨꯝꯃꯛ ꯅꯠꯇ꯭ꯔꯒꯁꯨ ꯇꯨꯔꯤꯁ ꯇꯧꯕꯩꯒꯤ ꯃꯐꯝ ꯑꯃ ꯂꯩꯔꯒꯗꯤ ꯌꯥꯝ ꯈꯨꯗꯣꯡꯆꯥꯕ ꯑꯣꯏꯍꯜꯂꯤ ꯍꯥꯏꯅ ꯈꯜꯂꯤ